ꯑꯩꯁꯦ ꯆꯥꯛ ꯑꯦꯟꯖꯥꯡ ꯊꯣꯡꯕꯁꯦ ꯌꯥꯝꯅ ꯄꯥꯝꯖꯩ ꯑꯗꯨꯒ ꯑꯩꯅ ꯊꯣꯡꯂꯤꯕꯁꯤꯅ ꯐꯖꯅ ꯏꯃꯨꯡ ꯃꯅꯨꯡꯒꯤ ꯑꯣꯏꯅ ꯇꯧꯕꯅꯦꯕ ꯑꯌꯥꯝꯕꯅ ꯉꯁꯤ ꯅꯣꯡꯃꯒꯤ ꯆꯥꯗꯕ ꯌꯥꯗꯕꯒꯤ ꯑꯗꯨꯝ ꯇꯧꯕꯗꯣ ꯑꯗꯣ ꯐꯖꯅ ꯑꯩꯅ ꯁꯨꯝ ꯇꯧꯖꯕꯗꯨꯅꯦ ꯑꯗꯨꯒ ꯑꯩꯅ ꯑꯩꯈꯣꯏꯒꯤ ꯏꯃꯨꯡ ꯃꯅꯨꯡꯒꯤ ꯃꯤꯑꯣꯏꯁꯤꯡꯅ ꯑꯗꯨꯝ ꯍꯥꯎꯅꯁꯨ ꯍꯦꯛ ꯆꯥꯖꯕ ꯑꯗꯨꯒ ꯑꯩꯅ ꯐꯖꯅꯁꯨ ꯍꯦꯛ ꯑꯗꯨꯝ ꯊꯣꯡ ꯊꯥꯛꯇꯅ ꯇꯧꯕꯗꯨꯅꯦ ꯑꯗꯣ ꯑꯩꯅ ꯍꯩꯌꯦꯅ ꯑꯩ ꯍꯣꯇꯦꯜ ꯑꯆꯧ ꯑꯆꯧꯕꯒꯤ ꯊꯣꯡ ꯊꯥꯛꯄꯗꯤ ꯍꯩꯖꯗꯦ ꯑꯗꯣ ꯚꯤꯖꯤꯇꯦꯕꯜꯒꯤ ꯍꯥꯏꯔꯒꯅ ꯒꯣꯕꯤ ꯍꯪꯒꯥꯝ ꯒꯣꯕꯤꯂꯩ ꯒꯣꯕꯤꯁꯜꯒꯣꯝ ꯁꯨꯝꯕꯁꯦ ꯑꯗꯨꯝ ꯊꯣꯡꯖꯩ ꯑꯗꯨꯒ ꯃꯤꯠꯇ ꯍꯥꯏꯔꯒꯅ ꯌꯦꯟ ꯁꯥ ꯑꯗꯨꯒ ꯍꯋꯥꯏ ꯄꯥꯅꯤꯄꯨꯔꯤ ꯁꯤꯁꯨꯝ ꯊꯣꯡꯖꯩ ꯑꯩꯅ ꯑꯌꯥꯝꯕ